ꯍꯜꯂꯣ ꯀꯩꯗꯧꯔꯤꯒꯦ ꯑꯣ ꯑꯥ ꯀꯩꯅꯣꯝ ꯍꯥꯏꯔꯛꯀꯦ ꯀꯣꯏ ꯆꯠꯂꯨꯁꯦ ꯀꯣꯏ ꯆꯠꯂꯨꯁꯦ ꯁꯦꯟꯗ꯭ꯔꯥꯗ ꯅꯨꯡꯁꯤꯠꯀ ꯌꯥꯝ ꯁꯤꯠꯂꯦ ꯍꯥꯏꯌꯦ ꯋꯥꯛꯀꯤꯡꯅ ꯋꯥꯛꯀꯤꯡ ꯑꯣꯏꯅ ꯈꯣꯡꯅ ꯑꯗꯨꯝ ꯆꯠꯇꯣꯏꯅꯦ ꯌꯥꯕ꯭ꯔꯣ ꯑꯗꯨꯅ ꯃꯤ ꯈꯔ ꯍꯧꯔꯛꯑꯣ ꯌꯥꯔꯦ ꯀꯩꯅꯣ ꯑꯗꯨꯗꯤ ꯆꯞ ꯆꯥꯔꯦ ꯍꯥ ꯍꯌꯦꯡ ꯍꯌꯦꯡ ꯆꯠꯁꯤꯔꯣ ꯑꯣ ꯌꯥꯔꯦ ꯌꯥꯔꯦ ꯑꯗꯨꯗꯤ ꯄꯨꯡ ꯑꯃꯒꯤ ꯑꯗꯨꯋꯥꯏꯗ ꯊꯤꯡꯅꯔꯁꯤꯔꯣ ꯄꯨꯡ ꯑꯅꯤ ꯑꯗꯨꯃꯥꯏ ꯊꯦꯡꯅꯔꯁꯤꯔꯣ ꯑꯗꯨ ꯑꯣꯏꯔꯒꯅ ꯋꯥꯛꯀꯤꯡꯅꯤꯅ ꯅꯨꯃꯤꯗꯥꯡ ꯋꯥꯏꯔꯝ ꯑꯣꯏꯅ ꯑꯗꯨꯝ ꯆꯠꯄ ꯌꯥꯅꯕ ꯌꯥꯔꯦꯀꯣ ꯅꯪ ꯑꯗꯣ ꯍꯥꯟꯅꯅ ꯄꯥꯎ ꯐꯥꯎꯗꯣꯛꯅꯔꯣ ꯑꯇꯩꯁꯤꯡꯗꯨꯁꯨ ꯀꯣ ꯍꯣꯏ ꯌꯥꯔꯦ ꯌꯥꯔꯦ ꯑꯗꯨꯗꯤ ꯊꯝꯃꯒꯦ ꯀꯣ